ꯑꯩꯈꯣꯏ ꯃꯅꯤꯄꯨꯔꯒꯤꯗ ꯑꯣꯏꯕ ꯀꯂꯥꯒꯤ ꯈꯦꯅꯕ ꯃꯑꯣꯡꯁꯤꯡ ꯑꯗꯨꯗꯤ ꯍꯥꯏꯗꯤ ꯑꯩꯈꯣꯏ ꯃꯅꯤꯄꯨꯔꯗ ꯍꯧꯖꯤꯛ ꯆꯠꯅꯔꯤꯕ ꯏꯄꯥ ꯏꯄꯨ ꯍꯥꯛꯇꯛꯇꯒꯤ ꯆꯠꯅꯔꯤꯕ ꯂꯥꯏ ꯍꯔꯥꯎꯕꯁꯦ ꯂꯥꯏ ꯍꯔꯥꯎꯕꯁꯤꯗ ꯁꯦꯠꯂꯤꯕ ꯃꯥꯏꯕ ꯃꯥꯏꯕꯤꯅ ꯁꯦꯠꯂꯤꯕ ꯐꯤꯁꯦ ꯍꯥꯏꯗꯤ ꯑꯗꯨꯛꯀꯤ ꯃꯇꯤꯛ ꯌꯥꯝꯅ ꯃꯔꯨꯑꯣꯏꯕ ꯐꯤꯖꯦꯠ ꯆꯥꯛꯆꯦꯠꯅꯦ ꯍꯥꯏꯗꯤ ꯑꯇꯣꯞꯄ ꯃꯄꯥꯜꯂꯝꯗ ꯂꯩꯔꯤꯕ ꯃꯤ ꯍꯥꯏꯗꯤ ꯑꯩꯈꯣꯏꯒꯤ ꯃꯅꯤꯄꯨꯔꯁꯤꯒꯤ ꯋꯥꯡꯃꯗ ꯂꯩꯔꯤꯕ ꯃꯤꯈꯩꯁꯤꯅ ꯍꯥꯏꯗꯤ ꯑꯇꯣꯞꯄ ꯏꯁꯇꯦꯠ ꯏꯁꯇꯦꯠꯇ ꯂꯩꯔꯤꯕ ꯃꯤꯈꯩꯁꯦ ꯑꯩꯈꯣꯏ ꯃꯅꯤꯄꯨꯔꯒꯤ ꯐꯤꯖꯦꯠꯁꯦ ꯁꯦꯠꯄꯗꯣ ꯃꯣꯏꯗꯤ ꯃꯥꯅꯗꯦꯕ ꯍꯥꯏꯗꯤ ꯑꯩꯈꯣꯏꯅ ꯁꯤꯗ ꯇꯧꯕ ꯊꯕꯛꯇꯣ ꯃꯣꯏꯅ ꯑꯁꯣꯝꯗ ꯇꯧꯕꯁꯨ ꯌꯥꯗꯦꯕ ꯍꯥꯏꯗꯤ ꯃꯣꯏꯒꯤ ꯐꯤꯖꯦꯠ ꯆꯛꯆꯥ ꯑꯦꯅꯤ ꯑꯣꯏꯔꯣ ꯑꯩꯈꯣꯏ ꯃꯅꯤꯄꯨꯔꯁꯤꯗ ꯇꯧꯕꯁꯨ ꯌꯥꯗꯦ ꯍꯥꯏꯗꯤ ꯂꯩꯗꯅ ꯃꯌꯥꯝ ꯑꯗꯨ ꯑꯩꯈꯣꯏ ꯃꯅꯤꯄꯨꯔꯁꯤꯗ ꯁꯥꯔꯤꯕ ꯈ꯭ꯋꯥꯡꯒꯤ ꯐꯤꯁꯦ ꯍꯥꯏꯗꯤ ꯐꯤꯁꯦ ꯑꯩꯈꯣꯏ ꯃꯅꯤꯄꯨꯔꯗ ꯁꯥꯖꯔꯤꯅꯤ ꯁꯥꯖꯔꯒ ꯃꯄꯥꯜꯂꯣꯝꯗ ꯊꯥꯔꯒ ꯃꯣꯏꯅ ꯑꯗꯨꯛꯀꯤ ꯃꯇꯤꯛ ꯌꯥꯝꯅ ꯄꯥꯝꯅꯩ ꯐꯤꯈꯩꯁꯦ ꯑꯗꯣ ꯃꯣꯏꯅ ꯊꯃꯣꯏꯒꯤ ꯄꯣꯠ ꯃꯣꯏꯒꯤ ꯄꯣꯠꯁꯤꯒ ꯑꯩꯈꯣꯏꯒꯤ ꯄꯣꯠꯁꯤꯒ ꯍꯥꯏꯗꯤ ꯑꯗꯨꯛꯀꯤ ꯃꯇꯤꯛ ꯌꯥꯝꯅ ꯗꯤꯐ꯭ꯔꯦꯟꯁꯁꯦ ꯑꯗꯨꯛꯀꯤ ꯃꯇꯤꯛ ꯑꯣꯏꯑꯦꯕ ꯈꯪꯕ꯭ꯔꯥ ꯍꯥꯏꯗꯤ ꯀꯂꯥꯁꯦ ꯑꯗꯨꯛꯀꯤ ꯃꯇꯤꯛ ꯌꯥꯝ ꯊꯤꯅ ꯈꯦꯅꯩꯕ ꯈꯪꯕ꯭ꯔꯥ ꯑꯩꯈꯣꯏ ꯃꯅꯤꯄꯨꯔꯒꯤ ꯄꯣꯠꯁꯦ ꯃꯣꯏ ꯃꯄꯥꯜꯂꯣꯝꯗ ꯐꯪꯕ ꯅꯠꯇꯦꯕ ꯍꯥꯏꯗꯤ ꯑꯩꯈꯣꯏꯒꯤ ꯃꯅꯤꯄꯨꯔꯒꯤ ꯄꯣꯠꯁꯦ ꯑꯗꯨꯛꯀꯤ ꯃꯇꯤꯛ ꯑꯩꯈꯣꯏꯒꯤ ꯁꯥꯐꯤ ꯂꯥꯟꯐꯤꯗ ꯁꯥꯗ ꯂꯥꯟꯗ ꯇꯥꯅꯒꯗꯕꯗ ꯁꯦꯠꯀꯗꯕ ꯂꯥꯟꯗ ꯁꯦꯠꯀꯗꯕ ꯐꯤꯖꯦꯠ ꯆꯛꯆꯥ ꯀꯩ ꯍꯥꯏꯅꯤ ꯍꯥꯏꯗꯤ ꯊꯥꯏꯅꯗꯒꯤ ꯂꯩꯔꯛꯂꯤꯕ ꯄꯣꯠ ꯆꯩ ꯒꯩꯁꯦ ꯍꯥꯏꯗꯤ ꯃꯄꯥꯜꯂꯣꯝꯗ ꯁꯦꯠꯄꯗ ꯐꯪꯗꯦꯕ ꯑꯗꯨꯛꯀꯤ ꯃꯇꯤꯛ ꯗꯤꯐ꯭ꯔꯦꯟꯁꯁꯦ ꯂꯩ ꯑꯗꯨꯛꯀꯤ ꯃꯇꯤꯛ ꯌꯥꯝ ꯊꯤꯅ ꯈꯦꯅꯩ ꯍꯥꯏꯗꯤ ꯃꯅꯤꯄꯨꯔꯒꯤ ꯄꯣꯠꯁꯦ ꯃꯄꯥꯜꯂꯣꯝꯗ ꯐꯪꯕ ꯅꯠꯇꯦ ꯑꯗꯨꯅ ꯍꯥꯏꯗꯤ ꯃꯄꯥꯜꯂꯣꯝꯒꯤ ꯄꯣꯠꯁꯨ ꯑꯩꯈꯣꯏꯅ ꯀꯩꯅꯣ ꯐꯪꯕ ꯅꯠꯇꯦ ꯑꯗꯨꯅ ꯍꯥꯏꯗꯤ ꯑꯗꯨꯛꯀꯤ ꯃꯇꯤꯛ ꯀꯂꯥꯁꯦ ꯌꯥꯝ ꯊꯤꯅ ꯗꯤꯐ꯭ꯔꯦꯟꯁ ꯑꯣꯏꯕ ꯑꯗꯨ ꯃꯅꯤꯄꯨꯔꯒꯤ ꯄꯣꯠꯁꯤꯅꯗꯤ ꯍꯥꯏꯗꯤ ꯑꯗꯨꯛꯀꯤ ꯃꯇꯤꯛ ꯚꯦꯂꯨꯁꯦ ꯚꯦꯂꯨꯁꯦ ꯃꯣꯏꯅꯗꯤ ꯍꯦꯟꯅ ꯂꯩꯑꯦꯕ ꯍꯥꯏꯗꯤ ꯃꯄꯥꯜꯂꯣꯝꯒꯤ ꯄꯣꯠꯁꯦ ꯑꯇꯣꯞ ꯑꯇꯣꯞꯄ ꯃꯤꯅꯁꯨ ꯑꯗꯨꯝ ꯁꯤꯖꯤꯟꯅꯕ ꯌꯥꯏ ꯑꯗꯨꯕꯨ ꯑꯩꯈꯣꯏ ꯃꯅꯤꯄꯨꯔꯒꯤ ꯄꯣꯠꯁꯤꯗꯤ ꯃꯄꯥꯜꯂꯣꯝꯗꯒꯤ ꯁꯤꯖꯤꯟꯅꯕꯁꯦ ꯌꯥꯝ ꯄꯥꯛꯅ ꯁꯤꯖꯤꯟꯅꯕꯗꯣ ꯃꯣꯏ ꯗꯤꯐ꯭ꯔꯦꯟ ꯍꯥꯏꯗꯤ ꯑꯃꯒ ꯑꯃꯒ ꯃꯥꯟꯅꯔ ꯁꯦꯠꯄꯗꯤ ꯌꯥꯗꯦꯕ ꯑꯩꯈꯣꯏ ꯃꯅꯤꯄꯨꯔꯒꯤꯗꯤ ꯑꯗꯨꯅ ꯍꯥꯏꯗꯤ ꯑꯗꯨꯛꯀꯤ ꯃꯇꯤꯛ ꯗꯤꯐ꯭ꯔꯦꯟꯁꯁꯦ ꯂꯩ